ꯉꯥ ꯐꯥꯕꯁꯤ ꯑꯍꯥꯟꯕꯗ ꯁꯃꯨꯗ꯭ꯔꯗ ꯆꯠꯂꯤ ꯁꯃꯨꯗ꯭ꯔꯗ ꯆꯠꯂꯒ ꯉꯥꯁꯤ ꯂꯥꯡ ꯂꯥꯡ ꯑꯣꯏꯅ ꯐꯥꯕꯁꯨ ꯂꯩꯌꯦ ꯅꯦꯠ ꯑꯣꯏꯅ ꯊꯥꯔꯒ ꯐꯥꯕꯁꯨ ꯂꯩꯌꯦ ꯑꯥꯗꯒꯤ ꯏꯁꯤꯡꯁꯤ ꯀꯪꯍꯜꯂꯒ ꯐꯥꯕꯁꯨ ꯂꯩꯌꯦ ꯉꯥꯁꯦ ꯐꯥꯈ꯭ꯔꯦ ꯍꯥꯏꯔꯒ ꯌꯨꯝꯗ ꯄꯨꯔꯛꯏ ꯌꯨꯝꯗ ꯄꯨꯔꯛꯂꯒ ꯉꯥꯁꯤ ꯑꯆꯧꯕꯁꯤ ꯇꯣꯡꯉꯥꯟꯅ ꯈꯟꯇꯣꯛꯄ ꯃꯆꯥ ꯑꯁꯤ ꯇꯣꯡꯉꯥꯟꯅ ꯈꯟꯗꯣꯛꯂꯒ ꯀꯩꯊꯦꯜꯗ ꯄꯨꯒꯔ ꯆꯠꯄꯅꯤ ꯀꯩꯊꯦꯜꯗ ꯄꯨꯔꯒ ꯆꯠꯄ ꯃꯇꯝꯗ ꯑꯆꯧꯕꯁꯤꯅ ꯃꯃꯥꯡ ꯇꯣꯡꯉꯥꯟꯅ ꯌꯣꯟꯕꯅꯤ ꯃꯆꯥꯁꯤꯡꯅ ꯇꯣꯡꯉꯥꯟꯕ ꯌꯣꯟꯕꯅꯤ ꯉꯥꯁꯤ ꯃꯅꯤꯄꯨꯔꯁꯤꯗ ꯉꯥ ꯑꯆꯧꯕꯁꯤꯁꯨ ꯌꯥꯝ ꯂꯩꯌꯦ ꯉꯥ ꯑꯆꯧꯕꯒꯤ ꯃꯃꯜ ꯑꯁꯤ ꯇꯣꯡꯉꯥꯜꯂꯤ ꯑꯆꯧꯕꯒꯤ ꯃꯇꯨꯡ ꯏꯟꯅ ꯉꯥꯁꯤ ꯍꯦꯟꯅ ꯍꯦꯟꯅ ꯃꯃꯜ ꯇꯣꯡꯉꯥꯟ ꯇꯣꯡꯉꯥꯟꯅ ꯌꯣꯟꯕꯅꯤ ꯈ꯭ꯋꯥꯏꯗꯒꯤ ꯉꯥ ꯆꯥꯎꯅ ꯐꯥꯔꯤꯕꯁꯤꯗꯤ ꯂꯣꯛꯇꯥꯛ ꯂꯦꯛ ꯑꯩꯈꯣꯏꯒꯤ ꯃꯅꯤꯄꯨꯔꯒꯤ ꯐꯥꯎꯔꯤꯕ ꯂꯣꯛꯇꯥꯛ ꯂꯦꯛꯇꯒꯤ ꯉꯥ ꯈ꯭ꯋꯥꯏꯗꯒꯤ ꯆꯥꯎꯔꯤꯕꯁꯤ ꯐꯪꯕꯅꯤ ꯉꯥꯁꯤ ꯇꯣꯡꯉꯥꯟ ꯇꯣꯡꯉꯥꯟꯕ ꯉꯥꯁꯤꯁꯨ ꯐꯪꯕꯅꯤ ꯑꯗꯨꯅ ꯃꯅꯤꯄꯨꯔ ꯂꯝꯗꯝ ꯑꯁꯤ ꯉꯥꯗꯒꯤ ꯐꯥꯎꯔꯤꯕ ꯏꯁꯇꯦꯠ ꯑꯃꯅꯤ ꯍꯥꯏꯅ ꯏꯟꯗꯤꯌꯥꯅ ꯂꯧꯔꯤꯕꯅꯤ